ꯍꯂꯣ ꯍꯥꯎ ꯂꯩꯌꯦ ꯃꯣꯟꯗ ꯂꯤꯁꯤꯡ ꯑꯃ ꯆꯃꯉꯥ ꯆꯃꯉꯥ ꯃꯣꯟ ꯀꯨꯟꯅꯦꯕ ꯌꯥꯏꯌꯦ ꯂꯧꯋꯣ ꯑꯗꯨ ꯑꯝꯇ ꯂꯩꯇꯦ ꯑꯩꯗꯤ ꯌꯨꯝꯗ ꯂꯩꯕ ꯁꯟꯊꯤ ꯁꯟꯌꯨꯡꯅ ꯐꯔꯇꯤꯂꯥꯏꯖꯔ ꯇꯧꯕꯅꯤ ꯉꯁꯤ ꯂꯧꯒꯗꯕ꯭ꯔꯣ ꯍꯌꯦꯡ ꯂꯧꯒꯗꯕ꯭ꯔꯣ ꯑꯣ ꯌꯥꯏꯌꯦ ꯌꯥꯏꯌꯦ ꯂꯧꯑꯣ ꯊꯣꯏꯕꯤ ꯐꯧꯁꯨ ꯂꯩ ꯑꯗꯨꯗꯒꯤ ꯑꯍꯥꯎꯕꯗ ꯑꯩꯈꯣꯏꯒꯤ ꯇꯝꯐꯥ ꯐꯧꯁꯨ ꯂꯩ ꯇꯝꯐꯥ ꯐꯧꯅ ꯈꯔ ꯍꯦꯜꯂꯦ ꯂꯤꯁꯤꯡ ꯑꯃꯒ ꯆꯇꯔꯨꯛ ꯆꯥꯃ ꯍꯦꯜꯂꯦ ꯃꯣꯟ ꯀꯨꯟꯅꯤꯀꯣ ꯑꯣ ꯊꯝꯃꯒꯦ ꯊꯝꯃꯒꯦ ꯂꯥꯛꯑꯣ ꯍꯟꯗꯛ ꯆꯍꯤꯒꯤꯅꯦ ꯌꯥꯏꯌꯦ ꯌꯥꯏꯌꯦ ꯐꯣꯟ ꯇꯧꯕꯤꯔꯛꯑꯣ ꯑꯩ ꯊꯝꯖꯔꯝꯃꯒꯦ